ꯍꯂꯣ ꯑꯥ ꯑꯧ ꯌꯥꯅꯤꯌꯦ ꯁꯔ ꯁꯔ ꯁꯤꯒꯤ ꯕꯥꯁꯀꯦꯠꯈꯩꯁꯦ ꯑꯩꯈꯣꯏꯒꯤ ꯀꯩ ꯍꯥꯏꯇꯥꯔꯦ ꯁꯔꯗ ꯁꯔꯅꯖꯨ ꯎꯖꯔꯦꯗꯅ ꯑꯩꯈꯣꯏꯒꯤ ꯑꯆꯧꯕꯈꯩꯁꯤꯅ ꯑꯩꯈꯣꯏꯒꯤ ꯐꯥꯏꯞ ꯍꯟꯗ꯭ꯔꯗ ꯃꯨꯛꯀꯤ ꯔꯦꯟꯖꯗ ꯂꯩꯌꯦꯀꯣ ꯑꯗꯨꯒ ꯃꯆꯥꯘꯩꯁꯤꯅ ꯊ꯭ꯔꯤ ꯐꯤꯞꯇꯤꯒꯤ ꯔꯦꯟꯖꯇ ꯂꯩꯌꯦꯕ ꯑꯣ ꯌꯥꯅꯤꯌꯦ ꯁꯔ ꯑꯧ ꯑꯧ ꯃꯥꯅꯦ ꯃꯥꯅꯦ ꯁꯔ ꯑꯁꯤꯒꯤ ꯄ꯭ꯔꯗꯛꯈꯩꯁꯦ ꯀꯔꯤ ꯍꯥꯏꯇꯥꯔꯦ ꯑ ꯀꯩ ꯍꯥꯏꯇꯥꯔꯦ ꯃꯣꯏꯒꯤ ꯃꯈꯜ ꯃꯈꯜ ꯃꯌꯥꯝꯁꯦ ꯈꯤꯇ ꯏꯁꯥꯅ ꯁꯥꯖꯕꯗꯤ ꯅꯠꯇꯦꯀꯣ ꯏꯁꯥꯅ ꯌꯣꯟꯗꯪ ꯌꯣꯟꯖꯕꯅꯤ ꯁꯥꯕꯖꯤꯗꯤ ꯑꯩꯈꯣꯏꯒꯤ ꯀꯩ ꯍꯥꯏꯇꯥꯔꯦ ꯔꯤꯂꯤꯞ ꯀꯦꯝꯞꯀꯤ ꯃꯤ ꯃꯌꯥꯝ ꯑꯃ ꯔꯤꯂꯤꯞ ꯀꯦꯝꯞ ꯀꯩꯅꯣꯒꯤ ꯆꯨꯔꯆꯥꯟꯄꯨꯔ ꯔꯣꯝꯗꯒꯤ ꯂꯥꯛꯄ ꯗꯤꯁꯄ꯭ꯂꯦꯁ ꯇꯧꯈ꯭ꯔꯕ ꯚꯦꯜꯂꯤ ꯃꯤꯌꯥꯝ ꯑꯃ ꯑꯩꯈꯣꯏꯒꯤ ꯀꯩꯅꯣꯗꯨꯗ ꯔꯤꯂꯤꯞ ꯀꯦꯝꯞꯇ ꯂꯩ ꯑꯗꯨꯒ ꯃꯣꯏꯅ ꯁꯤꯒꯤ ꯄ꯭ꯔꯗꯛ ꯃꯌꯥꯝꯁꯤ ꯁꯥꯔꯒ ꯑꯩꯈꯣꯏꯅ ꯃꯇꯦꯡ ꯄꯥꯡꯕ ꯑꯣꯏꯅ ꯌꯣꯟꯕꯤꯕꯅꯦꯕ ꯑꯗꯨꯒ ꯌꯣꯜꯂꯒ ꯈꯣꯠꯂꯒ ꯁꯤꯒꯤ ꯄꯣꯠ ꯃꯌꯥꯝꯁꯦ ꯃꯣꯏꯒꯤ ꯂꯥꯛꯏꯕ ꯄꯩꯁꯥ ꯃꯌꯥꯝꯗꯣ ꯃꯣꯏꯗ ꯄꯤꯕ ꯈꯣꯠꯄ ꯄ꯭ꯔꯣꯐꯤꯠꯇꯒꯤ ꯀꯩꯗꯒꯤ ꯀꯔꯥꯗꯒꯤ ꯑꯩꯈꯣꯏꯅ ꯀꯔꯤꯝꯇ ꯆꯥꯕ ꯅꯠꯇꯦꯀꯣ ꯑꯗꯨꯒ ꯁꯔ ꯁꯤꯒꯤ ꯄꯣꯠꯆꯩꯈꯩꯁꯦ ꯀꯩ ꯍꯥꯏꯇꯥꯔꯦ ꯑꯩꯈꯣꯏꯒꯤ ꯄ꯭ꯂꯥꯟꯠ ꯑꯃ ꯂꯩꯀꯣ ꯄ꯭ꯂꯥꯟꯠꯁꯦ ꯑꯩꯈꯣꯏꯒꯤ ꯀꯩꯅꯣꯅꯦ ꯏꯁꯤꯡꯗ ꯍꯧꯕ ꯄ꯭ꯂꯥꯟꯠꯅꯦꯀꯣ ꯁꯤꯒꯤꯁꯦ ꯀꯧꯅꯥ ꯀꯧꯋꯦ ꯀꯧꯅꯥꯁꯤꯅ ꯃꯣꯏꯁꯦ ꯀꯩ ꯍꯥꯏꯇꯥꯔꯦ ꯁꯨꯝ ꯕ꯭ꯔꯤꯞꯂꯤ ꯍꯥꯏꯔꯕꯗ ꯃꯣꯏꯁꯦ ꯀꯩꯅꯣ ꯇꯧꯔꯅꯤꯀꯣ ꯍꯥꯟꯅ ꯀꯛꯊꯠꯂꯅꯤ ꯈꯣꯇꯠꯂꯅꯤ ꯑꯗꯨꯒꯤ ꯃꯇꯨꯡꯗ ꯗ꯭ꯔꯥꯏ ꯇꯧꯔ ꯈꯣꯠꯂꯕ ꯃꯇꯨꯡꯗ ꯃꯣꯏꯁꯤꯗ ꯍꯧꯖꯤꯛꯀꯤ ꯁꯥꯕꯁꯤ ꯅꯨꯄꯤꯅ ꯁꯥꯕꯁꯨ ꯌꯥꯎꯋꯤ ꯅꯨꯄꯥꯅ ꯁꯥꯕꯁꯨ ꯌꯥꯎꯋꯤꯀꯣ ꯑꯗꯨꯒ ꯃꯣꯏꯁꯤꯅ ꯃꯈꯜ ꯃꯈꯜ ꯃꯣꯏꯒꯤ ꯃꯆꯨ ꯍꯥꯞꯄꯕꯨ ꯑꯣꯏꯒꯦꯔꯥ ꯅꯠꯇ꯭ꯔꯒ ꯀꯩꯅꯣꯕꯨ ꯇꯧꯕ ꯑꯣꯏꯒꯦꯔꯥ ꯑꯗꯨꯃꯥꯏ ꯇꯧꯔꯒ ꯃꯣꯏ ꯃꯣꯏꯒꯤ ꯃꯁꯥꯒꯤ ꯀꯜꯆꯔꯗꯨꯗ ꯍꯥꯏꯗꯤ ꯆꯨꯔꯆꯥꯟꯄꯨꯔꯗꯅ ꯀꯃꯥꯏꯅ ꯁꯥꯕꯅꯣ ꯈꯣꯠꯄꯅꯣ ꯑꯗꯨꯒꯤ ꯃꯑꯣꯡꯗ ꯇꯧꯔꯒ ꯈꯣꯠꯂꯒ ꯁꯥꯕꯅꯤꯀꯣ ꯇꯧꯔꯤꯁꯦ ꯁꯔ ꯑꯗꯨꯅꯦ ꯎꯖꯩꯁꯦ ꯁꯔ

ꯑꯧ ꯁꯔ ꯁꯔ ꯑꯩ ꯋꯥ ꯑꯃꯇꯒ ꯁꯤꯒꯤꯁꯦ ꯁꯔꯅ ꯍꯣꯏ ꯑꯃ ꯂꯧꯒꯦ ꯍꯥꯏꯔꯣ ꯑꯅꯤ ꯂꯧꯒꯦ ꯍꯥꯏꯔꯖꯨ ꯌꯥꯏꯀꯣ ꯑꯗꯨꯕꯨꯗꯤ ꯑꯗꯣ ꯁꯔ ꯈꯤꯇꯪ ꯍꯦꯟꯅ ꯂꯧꯕꯤꯔꯒꯗꯤꯅꯦ ꯑꯩꯈꯣꯏ ꯀꯩ ꯍꯥꯏꯇꯥꯔꯦ ꯍꯥꯅꯒꯤ ꯍꯥꯅꯒꯤ ꯃꯃꯜꯗꯨꯗꯒꯤ ꯍꯦꯟꯅ ꯈꯤꯇꯪ ꯗꯤꯁꯀꯥꯎꯟꯠ ꯄꯤꯖꯕ ꯉꯝꯅꯦꯕ ꯑꯗꯨꯅ ꯂꯦꯠ ꯁꯦ ꯀꯩ ꯍꯥꯏꯇꯥꯔꯦ ꯑꯆꯧꯕ ꯑꯅꯤ ꯂꯧꯔꯁꯤꯀꯣ ꯑꯗꯨꯒ ꯃꯆꯥ ꯑꯅꯤ ꯂꯧꯔꯒꯗꯤ ꯑꯩꯈꯣꯏꯅ ꯑꯔꯥꯎꯟ ꯇꯦꯟ ꯄꯔꯁꯦꯟꯠꯃꯨꯛ ꯗꯤꯁꯀꯥꯎꯟꯠ ꯇꯧꯖꯔꯒꯦ ꯁꯔ ꯎꯝ ꯑꯣꯀꯦ ꯊꯦꯡꯀ꯭ꯌꯨ ꯊꯦꯡꯀ꯭ꯌꯨ ꯎꯝ